ꯌꯣꯠ ꯁꯨꯡꯕ ꯈꯣꯠꯄ ꯑꯁꯤꯒꯤ ꯑꯣꯏꯅꯗꯤ ꯑꯗꯨꯝ ꯑꯗꯨꯝ ꯈꯔ ꯂꯩꯀꯣ ꯌꯥꯝ ꯍꯦꯟꯅ ꯂꯩꯕ ꯅꯠꯇꯦ ꯁꯤꯒꯤ ꯈꯨꯗꯣꯡ ꯆꯥꯕ ꯑꯃꯗꯤ ꯂꯩꯔꯦ ꯉꯁꯥꯏ ꯌꯣꯠ ꯁꯥꯕ ꯈꯣꯠꯄ ꯁꯨꯡꯕꯒꯤ ꯑꯣꯏꯅꯀꯣ ꯑꯗꯨꯒ ꯑꯅꯤꯁꯨꯕꯗ ꯑꯩꯈꯣꯏꯒꯤ ꯏꯁꯤꯡꯒꯤ ꯑꯣꯏꯅꯀꯣ ꯑꯩꯈꯣꯏꯒꯤ ꯏꯁꯤꯡ ꯊꯛꯅꯕ ꯊꯛꯅꯕꯒꯤ ꯑꯣꯏꯅꯗꯤ ꯑꯩꯈꯣꯏꯒꯤ ꯋꯥꯇꯔ ꯁꯞꯄ꯭ꯂꯥꯏꯗꯒꯤ ꯑꯩꯈꯣꯏꯅ ꯂꯩꯔꯤꯕ ꯍꯥꯏꯗꯤ ꯂꯩꯔꯤꯕ ꯌꯨꯝꯁꯤ ꯐꯥꯎꯗꯤ ꯈꯨꯗꯣꯡ ꯆꯥꯕꯒꯤ ꯈꯨꯗꯣꯡ ꯆꯥꯕ ꯐꯪꯗ꯭ꯔꯤꯕꯑꯀꯣ ꯑꯗꯨꯕꯨ ꯑꯩꯈꯣꯏꯅ ꯑꯗꯨꯝ ꯑꯩꯈꯣꯏꯒꯤ ꯏꯁꯤꯡ ꯒꯥꯔꯤ ꯂꯥꯛꯄ ꯑꯗꯨ ꯌꯥꯎꯋꯤꯗꯅꯀꯣ ꯗ꯭ꯔꯤꯡꯀꯤꯡ ꯋꯥꯇꯔꯒꯤ ꯑꯁꯤꯗꯒꯤ ꯑꯗꯨꯝ ꯑꯩꯈꯣꯏꯅ ꯂꯩꯔꯒ ꯑꯗꯨꯝ ꯁꯤꯖꯤꯟꯅꯔꯤ ꯏꯁꯤꯡꯒꯤ ꯑꯣꯏꯅ ꯑꯗꯨꯒ ꯐꯤꯁꯨ ꯐꯤꯖꯥꯝꯕ ꯁꯤꯒꯤ ꯑꯣꯏꯅꯗꯤ ꯑꯗꯨꯝ ꯑꯩꯈꯣꯏꯒꯤ ꯃꯅꯥꯛ ꯅꯛꯄꯗ ꯑꯩꯈꯣꯏꯒꯤ ꯁꯦꯛꯃꯥꯏ ꯇꯨꯔꯦꯜ ꯍꯥꯏꯅ ꯇꯨꯔꯦꯜ ꯑꯃ ꯂꯩ ꯃꯁꯤꯗꯒꯤ ꯑꯗꯨꯝ ꯁꯤꯖꯟꯅꯩ ꯁꯨꯃꯥꯏꯅ ꯂꯩ